ꯅꯠꯇ꯭ꯔꯥ ꯑꯣ ꯅꯤꯔꯃꯂꯥꯅꯦ ꯅꯪ ꯁꯨꯇꯤ ꯀꯔꯝ ꯀꯥꯟꯗ ꯊꯣꯂꯛꯇꯣꯏꯅꯣ ꯍꯪꯉꯛꯏꯅꯦ ꯅꯪ ꯀꯣꯏ ꯂꯥꯛꯀꯅꯤ ꯈꯣꯠꯀꯅꯤ ꯍꯥꯏꯕꯗꯣ

ꯑꯣ ꯍꯣꯏ ꯍꯣꯏ ꯅꯤꯉꯣꯜ ꯆꯥꯛꯀꯧꯕ ꯃꯇꯝꯁꯦ ꯌꯥꯝ ꯅꯨꯡꯉꯥꯏꯕ ꯃꯇꯝꯅꯦ ꯅꯪ ꯑꯗꯨꯏ ꯃꯇꯝꯗ ꯑꯣꯏꯅ ꯂꯥꯛꯑꯣ ꯎꯝ ꯃꯌꯨꯝ ꯄꯥꯟꯈ꯭ꯔꯕ ꯅꯤꯉꯣꯜꯁꯤꯡꯗꯨ ꯃꯕꯨꯡ ꯃꯧꯄꯥꯅ ꯆꯥꯀꯧ ꯈꯣꯠ ꯇꯧꯗꯧꯅꯤꯅ ꯍꯥꯏꯗꯤ ꯅꯪꯁꯨ ꯌꯥꯎꯅꯤꯡꯉꯥꯏ ꯍꯥꯏꯗꯤ ꯈꯪꯍꯧꯅꯤꯡꯉꯥꯏ ꯍꯥꯏꯇꯥꯔꯦ

ꯑꯧ ꯍꯣꯏ ꯂꯝ ꯂꯝꯒꯤ ꯑꯦꯝ ꯑꯦꯜ ꯑꯦ ꯍꯥꯏꯗꯤ ꯂꯩꯖꯗꯕ ꯃꯕꯨꯡ ꯃꯧꯄꯥ ꯂꯩꯖꯗꯕ ꯀꯥꯡꯒꯨ ꯉꯥꯡꯗꯣ ꯑꯗꯨꯅ ꯄꯨꯂꯞ ꯄꯨꯂꯞꯀ ꯑꯦꯝ ꯑꯦꯜ ꯑꯦ ꯃꯈꯩꯅ ꯄꯨꯂꯞ ꯄꯨꯂꯞꯀ ꯆꯥꯛꯀꯩꯕꯤꯕ ꯑꯗꯩꯗꯤ ꯇ꯭ꯔꯥꯟꯖꯦꯟꯗꯔ ꯀꯥꯡꯕꯨꯒꯤ ꯑꯗꯨꯝꯕ ꯒꯥꯡꯗꯣ ꯆꯥꯛꯀꯧꯕꯤ ꯈꯣꯠꯄꯤ ꯇꯧꯋꯦ ꯑꯇꯣꯞꯄꯁꯨ ꯌꯥꯏ ꯍꯥꯏꯗꯤ ꯆꯥꯛꯀꯧꯕꯤꯅꯤꯡꯉꯥꯏ ꯂꯩꯇ꯭ꯔꯕ ꯃꯕꯨꯡ ꯃꯧꯄꯥ ꯂꯩꯔꯒꯁꯨ ꯍꯥꯏꯗꯤ ꯆꯥꯛꯀꯧꯕ ꯌꯥꯗꯕ ꯃꯇꯝꯒꯨꯝꯕ ꯑꯗꯨꯝꯕꯗ ꯃꯤ ꯂꯩꯇꯕꯅ ꯃꯔꯝ ꯑꯣꯏꯔꯒ ꯆꯥꯛꯀꯧꯗꯕꯗꯣ ꯑꯗꯨꯝꯕꯗꯁꯨ ꯑꯗꯨꯝ ꯆꯠꯅꯩ ꯍꯣꯏ ꯑꯩ ꯁꯤꯈꯤꯕ ꯑꯅꯥ ꯑꯌꯦꯛ ꯊꯣꯛꯄ ꯃꯇꯝꯗꯗꯤ ꯏꯃꯨꯡꯗꯣ ꯍꯥꯏꯗꯤ ꯅꯨꯡꯉꯥꯏꯇꯕ ꯐꯣꯡꯗꯣꯛꯄ ꯑꯣꯏꯅ ꯑꯗꯨꯗꯤ ꯆꯥꯛꯀꯧꯅꯗꯦ ꯍꯣꯏ ꯌꯨꯝ ꯄꯥꯟꯈ꯭ꯔꯕ ꯅꯤꯉꯣꯜꯁꯤꯡ ꯑꯣꯏꯅ ꯑꯌꯥꯝꯕꯅ ꯆꯥꯛꯀꯧꯋꯦ ꯍꯥꯏꯗꯤ ꯌꯨꯝ ꯄꯥꯟꯗ꯭ꯔꯤꯕ ꯅꯤꯉꯣꯜꯁꯤꯡꯗꯨꯅ ꯃꯃꯥ ꯍꯥꯏꯗꯤ ꯃꯥꯏ ꯑꯄꯣꯛꯄ ꯃꯃꯥꯒꯤ ꯆꯥꯛꯀꯧꯕꯗ ꯑꯗꯨꯇꯧꯔ ꯆꯠꯇꯅ ꯈꯣꯠꯇꯅ ꯑꯗꯨꯝ ꯍꯥꯏꯗꯤ ꯑꯗꯨꯝ ꯆꯠꯃꯤꯟꯅꯩ ꯃꯃꯥꯒ ꯑꯥ ꯁꯤ ꯅꯨꯄꯥ ꯂꯩꯕꯁꯤꯗꯤ ꯑꯌꯥꯝꯕꯅ ꯅꯨꯄꯥꯁꯤꯡꯗꯤ ꯆꯠꯅꯗꯦ ꯑꯉꯥꯡ ꯑꯣꯏꯔꯤꯉꯩꯗ ꯆꯠꯄꯗ ꯑꯗꯨꯝꯕ ꯈꯛꯇꯗꯅ ꯑꯌꯥꯝꯕ ꯆꯠꯂꯦ ꯍꯥꯏꯗꯤ ꯆꯥꯎꯔꯀꯥꯟꯗꯗꯤ ꯀꯩꯁꯨ ꯆꯠꯇꯦ ꯍꯣꯏ ꯆꯥꯎꯔꯀꯥꯟꯗꯗꯤ ꯏꯀꯥꯏꯅꯩ ꯑꯌꯥꯝꯕꯅ ꯅꯤꯉꯣꯜ ꯆꯥꯛꯀꯧꯕ ꯍꯥꯏꯁꯤ ꯅꯤꯉꯣꯜ ꯈꯛꯇꯒꯤ ꯀꯧꯕꯅꯤꯅ ꯍꯣꯏ ꯁꯨꯇꯤ ꯊꯣꯛꯂꯛꯀꯥꯟ ꯍꯟꯗꯛꯀꯤ ꯅꯤꯉꯣꯜ ꯆꯥꯛꯀꯧꯕꯁꯦ ꯊꯣꯛꯂꯛꯑꯣ ꯑꯗꯨꯒ ꯅꯤꯉꯣꯜ ꯆꯥꯛꯀꯧꯕꯁꯦ ꯀꯃꯥꯏꯅ ꯇꯧꯋꯤ ꯍꯥꯏ ꯌꯦꯡ